ꯍꯥꯟꯅ ꯒ꯭ꯌꯥꯁ ꯊꯣꯡꯗ꯭ꯔꯤꯉꯩ ꯃꯇꯝꯗꯗꯤ ꯁꯤꯡꯅ ꯊꯣꯡꯂꯗꯤ ꯃꯇꯝꯁꯨ ꯃꯥꯡꯉꯦ ꯃꯇꯝ ꯃꯥꯡꯉꯦ ꯍꯥꯏꯕꯗꯤ ꯁꯤꯡ ꯑꯃꯨꯛ ꯊꯣꯡ ꯁꯤꯡ ꯊꯣꯡꯕ ꯍꯥꯏꯁꯤꯗꯤ ꯃꯩ ꯃꯨꯠꯄ ꯌꯥꯎꯔꯤ ꯃꯨꯠꯇꯕ ꯌꯥꯎꯔꯤ ꯑꯗꯨꯝ ꯁꯪꯂꯒ ꯂꯩꯗꯣꯔꯤꯅꯤ ꯍꯧꯖꯤꯛꯇꯤ ꯒ꯭ꯌꯥꯁ ꯁꯤꯖꯤꯟꯅꯔꯕꯅꯤꯅ ꯑꯩ ꯍꯧꯖꯤꯛ ꯒ꯭ꯌꯥꯁ ꯁꯤꯖꯤꯟꯅꯔꯦ ꯌꯥꯝ ꯅꯨꯡꯉꯥꯏꯔꯦ ꯒ꯭ꯌꯥꯁ ꯁꯤꯖꯤꯟꯅꯕ ꯍꯥꯏꯁꯤꯗꯤ

ꯐꯦꯡꯂꯕꯁꯨ ꯊꯨꯅ ꯐꯦꯡꯕ ꯉꯝꯂꯦ ꯍꯥꯟꯅꯒꯤꯗꯤ ꯐꯦꯡꯂꯁꯨ ꯊꯨꯅ ꯐꯦꯡꯕ ꯉꯝꯗ꯭ꯔꯕꯅꯤꯅ ꯇꯞꯅ ꯐꯦꯡꯂꯕꯅꯤꯅ ꯃꯇꯝ ꯃꯥꯡꯂꯦ ꯍꯧꯖꯤꯛꯇꯤ ꯃꯇꯝ ꯃꯥꯡꯕꯒꯤ ꯆꯥꯡꯗꯣ ꯍꯟꯊꯔꯦ ꯑꯗꯨꯅ ꯊꯕꯛꯀꯤ ꯍꯣꯠꯅꯅꯤꯡꯕꯒꯤ ꯆꯥꯡꯁꯨ ꯍꯧꯖꯤꯛꯅ ꯍꯦꯟꯅ ꯉꯝꯂꯦ ꯉꯝꯕꯗꯨꯅ ꯒ꯭ꯌꯥꯁꯀꯤ ꯁꯤꯖꯤꯟꯅꯕꯗ ꯀꯥꯟꯅꯕꯒꯤ ꯆꯥꯡꯁꯦ ꯑꯗꯨꯛꯀꯤ ꯃꯇꯤꯛ ꯀꯥꯟꯅꯔꯦ ꯁꯤꯖꯤꯟꯅꯕ ꯍꯩꯔꯤꯕ ꯃꯈꯩ ꯍꯦꯟꯅ ꯀꯥꯟꯅꯔꯦ ꯍꯥꯏꯇꯥꯔꯦ